ꯋꯥꯟ ꯂꯥꯛ ꯇꯦꯟ ꯊꯥꯎꯖꯟ ꯅꯥꯏꯟ ꯍꯟꯗ꯭ꯔꯦꯠ ꯑꯦꯟ ꯅꯥꯏꯟꯇꯤ ꯐꯥꯏꯚ ꯇꯨ ꯂꯥꯛ ꯐꯣꯔꯇꯤ ꯐꯥꯏꯚ ꯊꯥꯎꯖꯟ ꯐꯣꯔ ꯍꯟꯗ꯭ꯔꯦꯠ ꯑꯦꯟ ꯐꯣꯔꯇꯤ ꯅꯥꯏꯟ ꯐꯣꯔ ꯂꯥꯛ ꯐꯥꯏꯚ ꯊꯥꯎꯖꯟ ꯐꯥꯏꯚ ꯍꯟꯗ꯭ꯔꯦꯠ ꯑꯦꯟ ꯐꯤꯐꯇꯤ ꯅꯥꯏꯟ ꯁꯤꯛꯁ ꯂꯥꯛ ꯁꯚꯦꯟꯇꯤ ꯊꯥꯎꯖꯟ ꯁꯚꯦꯟ ꯍꯟꯗ꯭ꯔꯦꯠ ꯁꯚꯦꯟꯇꯤ ꯅꯥꯏꯟ ꯁꯚꯦꯟ ꯂꯥꯛ ꯑꯥꯏꯇꯤ ꯊꯥꯎꯖꯟ ꯅꯥꯏꯟ ꯍꯟꯗ꯭ꯔꯦꯠ ꯑꯦꯟ ꯅꯥꯏꯟꯇꯤ ꯅꯥꯏꯟ